ꯍꯜꯂꯣ ꯍꯜꯂꯣ ꯑꯣꯖꯥ

ꯑꯣ ꯅꯨꯡꯉꯥꯏꯔꯤꯕ꯭ꯔꯣ ꯑꯣ ꯅꯠꯇꯦ ꯑꯣꯖꯥ ꯅꯉꯣꯟꯗ ꯑꯩꯒꯤ ꯀꯩꯅꯣ ꯑꯩꯒꯤ ꯀꯦꯔꯤꯌꯔꯒꯤ ꯃꯇꯥꯡꯗꯀꯣ ꯈꯔ ꯅꯪꯅ ꯀꯔꯤ ꯀꯔꯤ ꯒꯥꯏꯠ ꯇꯧꯅꯤꯡꯕ꯭ꯔ ꯑꯗꯨꯒ ꯀꯔꯤ ꯀꯔꯤ ꯍꯥꯏꯅꯤꯡꯕ꯭ꯔ ꯍꯪꯅꯤꯡꯉꯛꯄꯅꯦ ꯕꯤꯀꯣꯁ ꯅꯪꯁꯦ ꯑꯩꯒꯤ ꯐꯦꯕꯔꯥꯏꯠ ꯇꯤꯆꯔꯅꯤꯅ ꯅꯪꯒꯤ ꯅꯪꯒꯤ ꯀꯣ ꯑꯦꯠꯕꯥꯏꯁꯁꯨ ꯄꯥꯝꯕ ꯅꯪꯒꯤ ꯁꯖꯦꯁꯟꯁꯨ ꯄꯥꯝꯕ ꯑꯗꯨꯒꯤ ꯇꯧꯔꯛꯄꯅꯦ

ꯑꯧ ꯃꯦꯝ ꯎꯝ

ꯑꯣ ꯀꯩ ꯑꯗꯨꯗꯤ ꯖꯦꯅꯦꯔꯦꯜꯒꯤꯅꯦ ꯑꯣꯖꯥ ꯖꯦꯅꯦꯔꯦꯜꯒꯤꯗ ꯇꯧꯕꯅꯦꯕꯀꯣ ꯑꯗꯨ ꯅꯪꯅ ꯍꯤꯟꯗꯤꯒꯤꯗ ꯁꯖꯦꯁ ꯇꯧꯔꯛꯂꯗꯤ ꯍꯤꯟꯗꯤꯒꯤꯗꯤ ꯑꯩ ꯑꯃꯨꯛ ꯔꯤ ꯑꯣꯏꯅ ꯑꯃꯨꯛ ꯄꯥꯒꯗꯧꯕ ꯍꯥꯏꯕꯗꯤ ꯑꯩ ꯀ꯭ꯂꯥꯁ ꯂꯤꯡꯒꯨꯏꯁꯇꯣ ꯂꯧꯔꯝꯗꯦ ꯍꯥꯏꯕ ꯑꯩ ꯀ꯭ꯂꯥꯁ ꯑꯩꯠꯇ ꯑꯗꯨꯝ ꯂꯦꯡꯒꯣꯏꯁ ꯍꯤꯟꯗꯤꯗꯨ ꯂꯧꯔꯝꯗ꯭ꯔꯦꯕ ꯑꯗꯨꯅ ꯑꯃꯨꯛ ꯀ꯭ꯂꯥꯁ ꯑꯩꯠꯇꯒꯤ ꯊꯥꯔꯒ ꯑꯃꯨꯛ ꯇꯦꯟ ꯄꯥꯁ ꯇꯧꯒꯗꯧꯕ ꯏꯂꯕꯦꯅ ꯇꯨꯋꯦꯜꯄ ꯑꯗꯨꯒ ꯕꯦꯗ ꯑꯣꯏꯒꯗꯧꯕ ꯑꯣꯏꯔꯗꯤ ꯑꯩ ꯒ꯭ꯔꯦꯖꯨꯌꯦꯁꯟ ꯐꯥꯎ ꯑꯃꯨꯛ ꯂꯧꯒꯅꯤ ꯆꯍꯤ ꯑꯅꯤ ꯑꯍꯨꯝꯗꯤ ꯑꯃꯨꯛ ꯆꯪꯒꯗꯧꯕ ꯃꯥꯜꯂꯦ ꯃꯦꯝ

ꯍꯣꯏ ꯑꯗꯨ ꯑꯗꯨ ꯑꯣꯏꯅꯗꯤ ꯐꯒꯗꯧꯕꯗꯤ ꯃꯥꯜꯂꯦ ꯍꯣꯏ ꯖꯦꯅꯦꯔꯦꯜꯗꯗꯤ ꯃꯤ ꯃꯌꯥꯝꯅ ꯇꯧꯕꯅꯤꯅꯀꯣ ꯂꯦꯡꯒꯣꯏꯁꯁꯤ ꯌꯥꯝ ꯄꯥꯛ ꯇꯧꯗꯕ ꯑꯗꯨꯅ ꯍꯣꯏ ꯀꯥꯟꯅꯗꯤ ꯀꯥꯟꯅꯒꯗꯧꯕ ꯃꯥꯜꯂꯦ ꯑꯗꯨꯗ

ꯎꯝ ꯎꯝ ꯍꯣꯏ ꯑꯣꯖꯥ ꯑꯩꯁꯨ ꯑꯗꯨꯗꯤ ꯈꯟꯗꯤ ꯈꯟꯂꯦ ꯑꯗꯨꯕꯨ ꯆꯍꯤꯗꯤ ꯈꯔ ꯃꯥꯡꯒꯗꯧꯕ ꯃꯥꯜꯂꯦ ꯃꯔꯝꯗꯤ ꯑꯩ ꯑꯗꯨ ꯂꯦꯡꯒꯣꯏꯁꯇꯣ ꯑꯩꯠꯇ ꯗ꯭ꯔꯣꯞ ꯑꯗꯨꯝ ꯇꯧꯈ꯭ꯔꯕꯅꯤꯅꯀꯣ ꯍꯣꯏ ꯍꯣꯏ ꯌꯥꯏ ꯃꯥꯅꯦ ꯃꯥꯅꯦ

ꯍꯣꯏ ꯍꯣꯏ ꯑꯩ ꯇ꯭ꯔꯥꯏ ꯇꯧꯒꯦ ꯑꯣꯖꯥ ꯍꯣꯏ ꯍꯣꯏ ꯊꯦꯡꯀ꯭ꯌ ꯌꯥꯝ ꯅꯨꯡꯉꯥꯏꯔꯦ ꯅꯪꯅ ꯑꯩꯒꯤꯗꯃꯛꯇ ꯈꯟꯕꯤꯕꯒꯤ ꯌꯥꯝ ꯍꯥꯏꯕꯤꯔꯛꯄꯗꯣ ꯁꯖꯦꯁ ꯇꯧꯕꯤꯔꯛꯄꯒꯤꯀꯣ ꯎꯝ ꯍꯣꯏ ꯊꯦꯡꯀ꯭ꯌꯨ ꯍꯣꯏ ꯍꯣꯏꯌꯦ ꯊꯦꯡꯀ꯭ꯌꯨ ꯁꯦꯝ ꯇꯨ ꯌꯨ